ꯍꯜꯂꯣ ꯍꯜꯂꯣ ꯑꯥꯎ ꯇꯥꯏ ꯇꯥꯏ ꯅꯪꯒꯤ ꯌꯨꯝ ꯑꯣꯀꯦ ꯑꯥ ꯅꯪ ꯌꯥꯏ ꯌꯥꯏ ꯌꯥꯏ ꯑꯗꯨꯒ ꯅꯪ ꯀꯔꯝꯕ ꯔꯨꯝ ꯄꯥꯝꯃꯦ ꯅꯪ ꯇꯨ ꯕꯤ ꯍꯩꯆ ꯀꯦꯔ ꯊ꯭ꯔꯤ ꯕꯤ ꯍꯩꯆ ꯀꯦꯔ ꯎꯝ ꯎꯝ ꯑꯗꯣ ꯌꯨꯝ ꯚꯔꯥꯁꯤ ꯇꯨ ꯇꯨ ꯕꯤ ꯍꯩꯆ ꯀꯦꯁꯤ ꯀꯣ ꯂꯥꯏꯠ ꯂꯥꯏꯠ ꯕꯤꯜ ꯇꯣꯡꯉꯥꯟꯒꯅꯤ ꯏꯁꯤꯡ ꯏꯁꯤꯡ ꯕꯤꯜꯗꯤ ꯏꯁꯤꯡꯗꯤ ꯐ꯭ꯔꯤ ꯑꯗꯨꯝ ꯄꯤꯔꯣꯒꯤꯅꯤ ꯑꯗꯨꯅꯦ ꯑꯗꯨꯅ ꯎꯝ ꯏꯁꯤꯡ ꯊꯥꯗ ꯗꯤꯃꯣꯖꯤꯠꯀꯤꯗꯤ ꯗꯤꯄꯣꯖꯤꯠꯀꯤꯗꯤ ꯅꯪ ꯅꯊꯛ ꯂꯩꯔꯦ ꯅꯪꯅ ꯅꯪ ꯃꯤ ꯑꯐꯕ ꯑꯣꯏꯔꯝꯂꯕꯗꯤ ꯌꯨꯝ ꯀꯔꯤꯅꯣ ꯂꯧꯔꯣꯏ ꯗꯤꯄꯣꯖꯤꯠ ꯌꯨꯝ ꯗꯤꯄꯣꯖꯤꯠꯇꯤ ꯀꯣ ꯑꯗꯣ ꯌꯨꯝ ꯚꯔꯥꯅ ꯊꯥ ꯑꯃꯗ ꯁꯤꯛꯁꯇꯤꯟ ꯊꯥꯎꯖꯟ ꯑꯣꯏꯒꯅꯤ ꯋꯥꯟ ꯁꯤꯛꯁ ꯂꯤꯁꯤꯡ ꯇꯔꯥ ꯇꯔꯨꯛ ꯂꯤꯁꯤꯡ ꯇꯔꯥ ꯇꯔꯨꯛ ꯑꯥ ꯐꯥꯔꯁꯠ ꯐ꯭ꯂꯣꯔꯁꯨ ꯂꯩꯌꯦ ꯁꯦꯀꯦꯟ ꯐ꯭ꯂꯣꯔ ꯂꯩꯌꯦ ꯑꯅꯥꯗꯔ ꯐꯣꯔꯠ ꯐ꯭ꯂꯣꯔꯗꯁꯨ ꯂꯩꯌꯦ ꯊꯥꯔꯠ ꯐ꯭ꯂꯣꯔꯗꯤ ꯂꯩꯇ꯭ꯔꯦ ꯅꯪꯅ ꯐ꯭ꯂꯣꯔ ꯀꯔꯝꯕ ꯄꯥꯝꯕ꯭ꯔꯥ ꯅꯪꯒꯤ ꯑꯄꯥꯝꯕ ꯐ꯭ꯂꯣꯔ ꯑꯃꯗ ꯂꯩꯕ ꯌꯥꯏꯌꯦ ꯎꯝ ꯐꯔꯦ ꯐꯔꯦ ꯁꯦꯀꯦꯟ ꯐ꯭ꯂꯣꯔꯗꯨ ꯅꯪ ꯂꯥꯛꯂꯒ ꯏꯟꯀ꯭ꯋꯥꯏꯔꯤ ꯇꯧꯔꯒ ꯌꯦꯡꯉꯣ ꯑꯗꯨꯒ ꯂꯥꯏꯠ ꯕꯤꯜꯁꯤꯅꯀꯣ ꯂꯥꯏꯠ ꯁꯤꯅ ꯄꯣꯏꯟꯠꯗ ꯄꯣꯏꯟꯠ ꯑꯃꯗ ꯂꯨꯄꯥ ꯃꯥꯄꯟ ꯃꯥꯄꯟ ꯑꯣꯏꯕꯅꯤ ꯀꯣ ꯅꯥꯏꯟ ꯔꯨꯄꯤꯁ ꯎꯝ ꯏꯂꯦꯛꯇ꯭ꯔꯤꯛ ꯕꯤꯜꯁꯤ ꯑꯥ ꯍꯣꯏ ꯍꯣꯏ ꯑꯗꯨꯅꯤ ꯅꯣꯏꯅ ꯂꯥꯏꯠ ꯌꯨꯖ ꯇꯧꯕꯁꯤ ꯇꯨ ꯍꯟꯗ꯭ꯔꯦꯠ ꯇꯨ ꯍꯟꯗ꯭ꯔꯦꯠ ꯃꯤꯇꯔꯐꯥꯎꯁꯤ ꯅꯣꯏ ꯐ꯭ꯔꯤꯗ ꯄꯤꯕꯤꯒꯅꯤ ꯇꯨ ꯍꯟꯗ꯭ꯔꯦꯠ ꯄꯣꯏꯟꯠ ꯇꯨ ꯍꯟꯗ꯭ꯔꯦꯠ ꯄꯣꯏꯟꯠꯁꯤ ꯐ꯭ꯔꯤ ꯏꯂꯦꯛꯇ꯭ꯔꯤꯛ ꯐ꯭ꯔꯤ ꯑꯣꯏꯒꯅꯤꯀꯣ ꯎꯝ ꯑꯗꯨꯕꯨ ꯅꯣꯏ ꯅꯪ ꯏꯁꯇꯨꯗꯦꯟꯔꯥ ꯑꯗꯨꯒ ꯊꯕꯛ ꯁꯨꯒꯗꯕ ꯃꯤꯔꯥ ꯏꯁꯇꯨꯗꯦꯟꯁ ꯑꯣꯏꯕ꯭ꯔꯥ ꯅꯪ ꯅꯪꯁꯦ ꯏꯁꯇꯨꯗꯦꯟꯁ ꯑꯣꯏꯕ꯭ꯔꯥ ꯀꯔꯤ ꯇꯧꯕꯅꯣ ꯀꯔꯤ ꯑꯣꯏꯕꯅꯣ ꯍꯜꯂꯣ

ꯑꯣ ꯅꯪ ꯏꯁꯇꯨꯗꯦꯟꯁꯅꯤ ꯀꯣ ꯏꯁꯇꯨꯗꯦꯟꯁ ꯑꯣꯏꯔꯕꯗꯤ ꯅꯪ ꯀꯔꯤ ꯀꯣꯂꯦꯖꯇ ꯂꯩꯕ꯭ꯔꯥ ꯀꯔꯤ ꯏꯟꯁꯇꯤꯇ꯭ꯌꯨꯁꯟꯗ ꯇꯝꯕ꯭ꯔꯥ ꯑꯗꯨ ꯑꯗꯨꯒꯤ ꯃꯇꯨꯡ ꯏꯟꯅ ꯑꯗꯨꯝ ꯌꯦꯡꯂꯒ ꯂꯣꯏꯔꯦꯗ ꯑꯦꯒ꯭ꯔꯤꯃꯦꯟ ꯑꯗꯨ ꯑꯗꯥ ꯏꯁꯇꯨꯗꯦꯟꯁꯀꯤꯁꯨ ꯀꯟꯁꯦꯁꯟ ꯂꯩꯌꯦ ꯀ꯭ꯂꯥꯁ ꯏꯁꯇꯨꯗꯦꯟ ꯑꯣꯏꯔꯕꯗꯤ ꯌꯨꯝ ꯚꯔꯥꯗꯁꯨ ꯀꯟꯁꯦꯁꯟ ꯂꯩꯕ ꯌꯥꯏꯌꯦꯀꯣ ꯎꯝ ꯐꯔꯦ ꯅꯪ ꯑꯗꯨꯗꯤ ꯍꯣꯏ ꯍꯣꯏ ꯑꯦꯅꯤꯇꯥꯏꯝ ꯅꯪ ꯀꯣꯜ ꯇꯧꯔꯛꯑꯣ ꯀꯣꯜ ꯇꯧꯔꯛꯄꯒ ꯌꯨꯝꯗꯣ ꯑꯗꯨꯝ ꯌꯦꯡꯕ ꯂꯥꯛꯄ ꯌꯥꯏꯌꯦꯀꯣ ꯑꯣꯀꯦ ꯑꯣꯀꯦ ꯑꯣꯀꯦ